ꯃꯤꯃꯥꯟꯅꯗ꯭ꯔꯕ ꯃꯤꯑꯣꯏꯁꯤꯡꯁꯦ ꯑꯩꯈꯣꯏꯅ ꯃꯇꯤꯛ ꯆꯥꯅ ꯃꯍꯩ ꯃꯍꯩ ꯇꯝꯕ ꯑꯗꯒꯤ ꯁꯃꯁ꯭ꯌꯥꯁꯤꯡꯗ ꯌꯥꯝ ꯏꯗꯨꯀꯦꯁꯟ ꯁꯤꯁꯇꯦꯝꯗ ꯌꯥꯝꯅ ꯍꯥꯏꯗꯤ ꯌꯥꯝꯅ ꯈꯨꯗꯣꯡꯆꯥꯗꯕꯗꯤ ꯂꯩ ꯑꯗꯣ ꯃꯈꯣꯏꯁꯤꯡꯁꯦ ꯀꯩꯅꯣ ꯇꯧꯋꯦ ꯂꯥꯏꯔꯤꯛ ꯇꯝꯐꯝꯗ ꯃꯌꯥꯝ ꯄꯨꯟꯅ ꯂꯥꯏꯔꯤꯛ ꯇꯝꯕ ꯌꯥꯗꯕꯀꯣ ꯑꯗꯨꯒ ꯃꯈꯣꯏꯒꯤ ꯑꯣꯏꯕ ꯁ꯭ꯀꯨꯜ ꯇꯣꯈꯥꯏꯕꯗꯤ ꯂꯩ ꯑꯗꯨꯕꯨ ꯌꯥꯝꯅ ꯋꯥꯠꯂꯦ ꯃꯅꯤꯄꯨꯔꯗꯗꯤ ꯑꯗꯨꯒꯨꯝꯕ ꯁ꯭ꯀꯨꯜꯁꯦ ꯑꯗꯨꯒ ꯑꯦꯟ ꯖꯤ ꯑꯣꯒꯨꯝꯕ ꯑꯗꯨꯗ ꯃꯤꯠꯌꯦꯡ ꯆꯪꯕ ꯌꯥꯝ ꯋꯥꯠꯂꯦ ꯍꯥꯏꯅꯤꯡꯉꯦ